ꯑꯦꯜ ꯄꯤ ꯖꯤ ꯒ꯭ꯌꯥꯁ ꯍꯥꯏꯕꯁꯤ ꯏꯟꯗꯤꯌꯥꯒꯤ ꯉꯁꯤꯒꯤ ꯍꯥꯎꯁ ꯍꯣꯜ ꯑꯥꯏꯇꯦꯝ ꯑꯃꯗ ꯌꯥꯝꯅ ꯃꯔꯨꯑꯣꯏꯕ ꯑꯥꯏꯇꯦꯝ ꯑꯃ ꯑꯣꯏꯔꯤ ꯏꯃꯨꯡ ꯑꯃꯒꯤ ꯅꯣꯡꯃꯒꯤ ꯆꯪꯕꯗ ꯁꯤꯖꯤꯟꯅꯔꯒꯗꯕ ꯄꯣꯠꯁꯛ ꯑꯃꯁꯨ ꯑꯣꯏꯔꯤ ꯑꯦꯜ ꯄꯤ ꯖꯤ ꯒ꯭ꯌꯥꯁ ꯍꯥꯏꯕꯁꯤ ꯃꯅꯤꯄꯨꯔꯒꯤ ꯑꯣꯏꯅꯗꯤ ꯑꯇꯣꯞꯄ ꯂꯝꯗꯒꯤ ꯑꯌꯥꯝꯕ ꯏꯝꯄꯣꯔꯠ ꯇꯧꯁꯤꯜꯂꯛꯏ ꯄꯨꯁꯤꯜꯂꯛꯏ ꯆꯤꯡꯒꯤ ꯂꯝꯁꯤꯡꯗ ꯑꯦꯜ ꯄꯤ ꯖꯤꯒꯤ ꯅꯣꯂꯦꯖꯁꯤ ꯑꯗꯨꯛꯀꯤꯃꯇꯤꯛ ꯌꯥꯝꯅ ꯋꯥꯠꯂꯤ ꯃꯔꯝꯗꯤ ꯆꯤꯡꯗꯗꯤ ꯁꯤꯡꯅ ꯊꯣꯡꯉꯤ ꯑꯗꯨꯕꯨ ꯇꯝꯄꯥꯛꯁꯤꯡꯗꯗꯤ ꯁꯤꯡ ꯁꯤꯡꯒꯤ ꯐꯪꯕꯒꯤ ꯆꯥꯡꯁꯦ ꯌꯥꯝꯅ ꯋꯥꯠꯄꯅ ꯃꯔꯝ ꯑꯣꯏꯔꯒ ꯑꯦꯜ ꯄꯤ ꯖꯤ ꯒ꯭ꯌꯥꯁꯁꯤꯡꯅ ꯁꯤꯖꯤꯟꯅꯩ ꯑꯗꯨꯕꯨ ꯑꯦꯜ ꯄꯤ ꯖꯤ ꯒ꯭ꯌꯥꯁꯁꯤꯡ ꯑꯁꯤ ꯁꯤꯖꯤꯟꯅꯕꯗ ꯑꯗꯨꯛꯀꯤ ꯃꯇꯤꯛ ꯈꯨꯗꯣꯡꯊꯤꯅꯤꯉꯥꯏ ꯑꯣꯏꯕ ꯃꯔꯝ ꯑꯃꯁꯨ ꯑꯣꯏ ꯃꯈꯣꯏ ꯑꯁꯤ ꯐꯖꯅ ꯁꯤꯖꯤꯟꯅꯍꯧꯗ꯭ꯔꯕꯗꯤ ꯄ꯭ꯔꯤꯀꯣꯁꯟ ꯐꯖꯅ ꯂꯧꯍꯧꯗ꯭ꯔꯕꯗꯤ ꯑꯩꯈꯣꯏꯉꯣꯟꯗ ꯑꯩꯈꯣꯏꯒꯤ ꯄꯨꯟꯁꯤꯕꯨ ꯃꯥꯡꯍꯟꯅꯉꯥꯏ ꯌꯥꯕ ꯄꯣꯠꯂꯝ ꯑꯃꯁꯨ ꯑꯣꯏ ꯑꯦꯜ ꯄꯤ ꯖꯤ ꯒ꯭ꯌꯥꯁ ꯑꯁꯤ ꯌꯨꯝꯊꯣꯡ ꯈꯨꯗꯤꯡꯗ ꯒ꯭ꯌꯥꯁ ꯕꯨꯛ ꯇꯧꯔꯒ ꯊꯝꯒꯗ ꯄꯣꯠ ꯃꯈꯜ ꯑꯃꯅꯤ ꯕꯨꯛ ꯇꯧꯔꯒ ꯃꯍꯥꯛꯀꯤ ꯏꯁꯇꯦꯁꯟ ꯑꯗꯨꯗꯒꯤ ꯑꯩꯈꯣꯏꯅ ꯂꯧꯒꯗꯧꯕꯅꯤ ꯑꯗꯨꯕꯨ ꯍꯣꯝ ꯗꯤꯂꯤꯚꯔꯤ ꯇꯧꯕꯁꯨ ꯌꯥꯎꯋꯤ ꯑꯦꯜ ꯄꯤ ꯖꯤ ꯑꯁꯤ ꯃꯍꯥꯛꯀꯤ ꯃꯩ ꯆꯥꯛꯄ ꯃꯇꯝꯗ ꯃꯍꯥꯛꯀꯤ ꯇꯦꯝꯄꯔꯦꯆꯔ ꯌꯧꯗ꯭ꯔꯤꯐꯥꯎꯕ ꯑꯦꯜ ꯄꯤ ꯖꯤ ꯒ꯭ꯌꯥꯁ ꯁꯤꯂꯤꯟꯗꯔ ꯑꯁꯤ ꯄꯣꯛꯈꯥꯏꯗꯦ ꯑꯦꯜ ꯄꯤ ꯖꯤ ꯒ꯭ꯌꯥꯁ ꯑꯁꯤ ꯃꯅꯨꯡꯗ ꯃꯤꯊꯦꯟ ꯒ꯭ꯌꯥꯁꯅ ꯍꯥꯟꯕꯅꯤ ꯃꯍꯥꯛ ꯑꯁꯤ ꯆꯥꯛꯄ ꯃꯇꯝꯗ ꯃꯍꯥꯛꯀꯤ ꯁꯤꯂꯤꯟꯗꯔ ꯃꯄꯥꯟꯗ ꯑꯣꯛꯁꯤꯖꯦꯟ ꯆꯪꯕꯀꯥꯟꯗ ꯃꯅꯨꯡꯒꯤ ꯃꯤꯊꯟ ꯒ꯭ꯌꯥꯁ ꯑꯁꯤ ꯀꯥꯞꯊꯣꯛꯂꯒ ꯆꯥꯛꯄꯅꯤ ꯑꯗꯨꯕꯨ ꯑꯩꯈꯣꯏꯅ ꯀꯔꯝꯍꯥꯏꯅ ꯃꯨꯊꯠꯀꯅꯤ ꯍꯥꯏꯕ ꯃꯇꯝꯗ ꯃꯍꯥꯛ ꯑꯁꯤ ꯐꯗꯤ ꯑꯆꯣꯠꯄ ꯐꯤ ꯑꯊꯥꯕ ꯑꯆꯣꯠꯄ ꯑꯃꯅ ꯀꯨꯞꯁꯤꯜꯂꯕ ꯃꯇꯨꯡꯗ ꯃꯍꯥꯛ ꯑꯁꯤ ꯑꯣꯛꯁꯤꯖꯦꯟ ꯁꯄ꯭ꯂꯥꯏꯁꯤ ꯋꯥꯠꯍꯜꯂꯒ ꯑꯗꯨꯃꯥꯏꯅ ꯃꯨꯠꯊꯠꯀꯅꯤ ꯁꯤꯂꯤꯟꯗꯔ ꯑꯁꯤ ꯃꯩ ꯆꯥꯛꯄ ꯃꯇꯝꯗ ꯑꯩꯈꯣꯏꯅ ꯄꯥꯈꯠꯂꯣꯏꯗꯕꯅꯤ ꯃꯍꯥꯛ ꯑꯁꯤꯒꯤ ꯃꯅꯨꯡꯒꯤ ꯇꯦꯝꯄꯔꯦꯆꯔ ꯌꯧꯗ꯭ꯔꯤ ꯐꯥꯎꯕ ꯄꯣꯈꯥꯏꯗꯦ ꯁꯤꯂꯤꯟꯗꯔ ꯑꯁꯤ ꯈꯥꯂꯤꯗ ꯐꯤꯞꯇꯤꯟ ꯀꯦꯂꯣꯒ꯭ꯔꯥꯝ ꯂꯨꯝꯃꯤ ꯑꯗꯨꯕꯨ ꯐꯨꯜꯗꯅ ꯇ꯭ꯋꯦꯟꯇꯤ ꯐꯥꯏꯚ ꯀꯦꯂꯣꯒ꯭ꯔꯥꯝ ꯂꯨꯝꯃꯤ ꯑꯦꯜ ꯄꯤ ꯖꯤ ꯒ꯭ꯌꯥꯁ ꯑꯁꯤ ꯏꯟꯗꯤꯌꯥꯒꯤ ꯑꯣꯏꯅ ꯈ꯭ꯋꯥꯏꯗꯒꯤ ꯃꯔꯨꯑꯣꯏꯕ ꯄꯣꯠꯁꯛ ꯑꯃꯁꯨ ꯑꯣꯏ ꯃꯅꯤꯄꯨꯔꯒꯤ ꯑꯦꯜ ꯄꯤ ꯖꯤ ꯒ꯭ꯌꯥꯁ ꯁꯤꯖꯤꯟꯅꯔꯤꯕ ꯑꯁꯤ ꯅꯥꯒꯥꯂꯦꯟ ꯂꯣꯝꯗꯒꯤ ꯄꯨꯁꯤꯜꯂꯛꯄ ꯑꯌꯥꯝꯕꯅ ꯑꯣꯏ